ꯑꯩꯈꯣꯏꯒꯤ ꯍꯣꯜꯁꯦꯜ ꯀꯩꯊꯦꯜꯁꯤꯡ ꯑꯁꯤ ꯑꯩꯈꯣꯏꯒꯤ ꯃꯔꯨ ꯃꯔꯥꯡ ꯌꯣꯟꯕ ꯑꯗꯒꯤ ꯒ꯭ꯔꯣꯁꯔꯤꯗ ꯍꯥꯏꯔꯒ ꯁꯨꯝ ꯆꯥꯛ ꯏꯁꯤꯡ ꯊꯣꯡꯅꯕ ꯆꯐꯨ ꯎꯌꯥꯟ ꯌꯣꯟꯕ ꯃꯅꯥ ꯃꯁꯤꯡ ꯌꯣꯟꯕ ꯁꯨꯒꯨꯝꯕ ꯂꯩ ꯑꯗꯨꯒ ꯆꯍꯤ ꯈꯔꯁꯤꯗ ꯒ꯭ꯔꯣꯁꯔꯤ ꯁꯣꯞ ꯗꯨꯀꯥꯟꯁꯤꯡꯁꯦ ꯑꯩꯈꯣꯏꯒꯤ ꯃꯃꯟ ꯑꯗꯨꯛꯀꯤ ꯃꯇꯤꯛ ꯑꯍꯣꯡꯕ ꯂꯥꯛꯑꯦ ꯍꯥꯟꯅ ꯑꯩꯈꯣꯏꯒꯤ ꯍꯋꯥꯏ ꯆꯦꯡꯋꯥꯏꯗ ꯍꯥꯏꯔꯒꯁꯨ ꯃꯃꯟ ꯌꯥꯝ ꯍꯣꯡꯅ ꯂꯩꯔꯝꯕꯗꯨ ꯍꯧꯖꯤꯛꯇꯤ ꯃꯃꯟꯁꯤ ꯑꯗꯨꯛꯀꯤ ꯃꯇꯤꯛ ꯋꯥꯡꯉꯤ ꯑꯗꯣ ꯃꯅꯥ ꯃꯁꯤꯡꯗ ꯍꯥꯏꯔꯁꯨ ꯐꯗꯤꯒꯣꯝ ꯂꯨꯄꯥ ꯃꯉꯥꯒꯤ ꯑꯅꯤ ꯇꯧꯔꯝꯕꯗꯨ ꯍꯧꯖꯤꯛ ꯂꯨꯄꯥ ꯇꯔꯥꯒꯤ ꯑꯃ ꯇꯧꯁꯜꯂꯛꯑꯦ ꯑꯗꯨꯅ ꯑꯗꯨꯛꯀꯤ ꯃꯇꯤꯛ ꯃꯃꯟꯁꯤ ꯋꯥꯡꯈꯠꯂꯛꯏ ꯑꯗꯩ ꯍꯋꯥꯏ ꯆꯦꯡꯋꯥꯏ ꯃꯅꯥ ꯃꯁꯤꯡ ꯂꯩꯕꯗ ꯑꯗꯨꯛꯀꯤ ꯃꯇꯤꯛ ꯃꯃꯟꯁꯤ ꯍꯦꯟꯒꯠꯂꯛꯄꯅꯤꯅ ꯑꯗꯒꯤ ꯏꯃꯨꯡꯒꯤ ꯃꯦꯟꯇꯦꯟ ꯇꯧꯕ ꯑꯗꯨꯛꯀꯤ ꯃꯇꯤꯛ ꯋꯥꯔꯦ ꯑꯗꯨ ꯐꯗꯤꯒꯣꯝꯁꯤ ꯅꯨꯃꯤꯠ ꯇꯔꯥꯅꯤ ꯉꯥ ꯑꯩꯈꯣꯏ ꯈꯔ ꯇꯣꯏꯅ ꯆꯥꯕꯅꯤꯅ ꯅꯨꯃꯤꯠ ꯇꯔꯥꯅꯤꯒꯤ ꯁꯨꯝ ꯂꯩꯔꯒ ꯆꯥꯔꯛꯄ ꯃꯇꯝꯗ ꯅꯨꯃꯤꯠ ꯇꯔꯥꯅꯤ ꯐꯖꯜꯂꯛꯄꯗ ꯉꯥ ꯀꯤꯂꯣ ꯑꯃ ꯂꯩꯕ ꯌꯥꯕꯒꯤ ꯀꯟꯗꯤꯁꯟ ꯌꯧꯁꯜꯂꯛꯑꯦ ꯑꯗꯨꯅ ꯑꯗꯨꯛꯀꯤ ꯃꯇꯤꯛ ꯄꯣꯠꯁꯤ ꯃꯃꯟ ꯋꯥꯡꯕꯅ ꯑꯩꯈꯣꯏꯅ ꯋꯥꯕ ꯁꯨꯝ ꯍꯦꯟꯖꯜꯂꯛꯑꯦ ꯑꯗꯨꯒ ꯑꯣꯟꯂꯥꯏꯟ ꯁꯣꯞꯄꯤꯡꯁꯦ ꯍꯧꯖꯤꯛ ꯑꯩꯈꯣꯏꯒꯤ

ꯄꯣꯠ ꯑꯩꯅ ꯈꯣꯡꯎꯞ ꯑꯃꯈꯛ ꯂꯩ ꯀꯛꯆꯩ ꯑꯗꯣ ꯈꯣꯡꯎꯞꯁꯤ ꯂꯩꯔꯨꯔꯒ ꯈꯣꯡꯎꯞꯁꯤ ꯌꯧꯔꯛꯑꯕ ꯃꯇꯨꯡꯗ ꯗꯦꯂꯤꯚꯔ ꯇꯧꯁꯜꯂꯛꯑꯕ ꯃꯇꯨꯡꯗ ꯌꯦꯡꯕꯗ ꯑꯗꯨꯝ ꯏꯐ ꯐꯅ ꯎꯏ ꯑꯗꯨꯒ ꯈꯣꯡꯎꯞ ꯃꯃꯟ ꯈꯔ ꯍꯣꯡꯇꯛ ꯂꯩꯕ ꯑꯗꯨ ꯔꯤꯖꯦꯛ ꯀꯔꯤꯝ ꯑꯣꯏꯔꯝꯗꯕ ꯑꯗꯨꯒ ꯑꯩꯅ ꯒ꯭ꯔꯥꯏꯟꯗꯔ ꯃꯦꯆꯤꯟ ꯈꯔ ꯇꯥꯡꯕ ꯑꯃꯈꯛ ꯂꯧꯖꯩ ꯑꯗꯨ ꯂꯧꯕ ꯃꯇꯝꯗ ꯗꯦꯂꯤꯚꯔ ꯇꯧꯔꯛꯄ ꯃꯇꯝꯗ ꯑꯗꯨꯛꯀꯤ ꯃꯇꯤꯛ ꯄꯣꯠꯇꯣ ꯍꯥꯏꯗꯤ ꯏꯐꯦꯛꯇꯤꯞ ꯑꯣꯏꯔꯝꯕ ꯍꯥꯏꯇꯥꯔꯦ ꯍꯥꯏꯗꯤ ꯃꯅꯨꯡꯗ ꯁꯣꯛꯑꯝꯕ ꯌꯥꯔꯝꯗꯕ ꯑꯀꯥꯏ ꯑꯇꯣꯏ ꯌꯥꯎꯔꯝꯃꯦ ꯑꯗꯣ ꯑꯍꯣꯡꯕ ꯄꯣꯠ ꯈꯤꯇꯪ ꯃꯃꯟ ꯇꯥꯕ ꯑꯃ ꯀꯛꯄ ꯃꯇꯝꯗꯗꯤ ꯑꯗꯨꯝ ꯌꯥꯝꯅ ꯑꯐꯕ ꯃꯑꯣꯡꯗ ꯑꯗꯨꯝ ꯌꯧꯍꯜꯂꯛꯄ ꯑꯗꯨꯒ ꯈꯔ ꯇꯥꯡꯕ ꯄꯣꯠ ꯑꯃ ꯂꯩꯕ ꯃꯇꯝꯗꯅ ꯑꯀꯥꯏ ꯑꯇꯣꯏ ꯌꯥꯎꯍꯜꯂꯛꯄꯁꯤ ꯑꯗꯨꯛꯀꯤ ꯃꯇꯤꯛ ꯌꯥꯝꯅ ꯅꯨꯡꯉꯥꯏꯖꯗꯦ ꯍꯥꯏꯕ ꯇꯥꯔꯦ ꯃꯁꯤ ꯔꯤꯇꯔꯟ ꯑꯃꯨꯛ ꯇꯧꯅꯗꯅ ꯑꯗꯨꯒꯤ ꯄ꯭ꯔꯣꯁꯦꯁꯁꯨ ꯃꯇꯝ ꯆꯪꯍꯜꯂꯦ ꯑꯗꯨꯒ ꯃꯁꯤꯒꯤ ꯀꯥꯟꯅꯕꯗ ꯀꯥꯟꯅꯕ ꯑꯃꯁꯨꯡ ꯀꯥꯟꯅꯗꯕ ꯍꯥꯏꯕ ꯇꯥꯔꯒꯗꯤ ꯀꯥꯟꯅꯩ ꯀꯥꯟꯅꯗꯦꯁꯤ ꯑꯩꯅꯗꯤ ꯍꯥꯏꯖꯅꯤꯡꯗ꯭ꯔꯦ ꯀꯩꯒꯤꯅꯣ ꯍꯥꯏꯔꯀꯥꯟꯗ ꯀꯩꯊꯦꯜꯗꯒꯤ ꯆꯠꯂꯒ ꯂꯩꯔꯨꯔꯁꯨ ꯑꯩꯈꯣꯏꯒꯤ ꯑꯆꯠꯃꯟꯒꯤ ꯒꯥꯔꯤ ꯊꯥꯎ ꯍꯥꯟꯕ ꯈꯣꯠꯄ ꯑꯗꯨꯒꯤ ꯆꯥꯔꯖ ꯇꯤꯡꯉꯤ ꯑꯗꯨꯒ ꯌꯨꯝꯗ ꯐꯝꯃꯒ ꯑꯩꯅ ꯑꯄꯥꯝꯕ ꯃꯑꯣꯡꯗ ꯄꯣꯠꯁꯤ ꯑꯣꯟꯂꯥꯏꯟ ꯁꯣꯞꯄꯤꯡ ꯇꯧꯔꯁꯨ ꯑꯗꯨ ꯑꯗꯨꯒꯤ ꯈꯨꯗꯣꯡ ꯆꯥꯕꯗꯤ ꯍꯣꯏ ꯌꯨꯝꯗ ꯀꯛꯄꯗꯨꯒꯤ ꯌꯨꯝꯗ ꯑꯣꯔꯗꯔ ꯇꯧꯕꯗꯨꯒꯤ ꯍꯥꯏꯗꯤ ꯈꯔꯁꯥ ꯇꯤꯡꯍꯟꯗꯕ ꯃꯈꯩ ꯌꯨꯝꯗ ꯑꯗꯨꯝ ꯇꯧꯍꯟꯕꯗꯨꯒꯤꯗꯤ ꯌꯥꯝꯅ ꯀꯥꯟꯅꯈ꯭ꯔꯦ ꯑꯗꯨꯒ ꯏꯐꯦꯛꯇꯤꯞ ꯑꯣꯏꯕ ꯑꯁꯣꯛꯄ ꯑꯁꯣꯏꯕ ꯍꯥꯏꯗꯤ ꯔꯤꯖꯦꯛ ꯑꯣꯏꯕ ꯄꯣꯠ ꯑꯣꯏꯅ ꯂꯥꯛꯁꯟꯕ ꯇꯥꯔꯒꯗꯤ ꯃꯗꯨ ꯀꯥꯟꯅꯗꯦ ꯍꯥꯏꯅ ꯂꯧꯋꯤ ꯑꯗꯣ ꯃꯁꯤꯗꯗꯤ ꯌꯥꯝ ꯊꯣꯏꯅ ꯍꯥꯏꯖꯅꯤꯡꯗ꯭ꯔꯦ ꯍꯥꯏꯕ ꯇꯥꯔꯦ ꯑꯗꯨꯒ ꯌꯥꯔꯤꯕꯃꯈꯩ ꯑꯩꯈꯣꯏꯅ ꯄꯣꯠꯀꯤ ꯃꯃꯟꯁꯤ ꯌꯥꯝꯅ ꯋꯥꯡꯍꯟꯗꯕꯗ ꯄ꯭ꯔꯖꯥꯗꯁꯨ ꯋꯥꯍꯟꯗꯕ ꯃꯑꯣꯡꯗ ꯀꯩꯅꯣ ꯇꯧꯍꯟꯅꯤꯡꯉꯤ ꯍꯥꯏꯕꯁꯦ ꯑꯩ ꯍꯥꯏꯖꯅꯤꯡꯉꯦ